ꯑꯩꯅ ꯄꯨꯟꯁꯤꯗ ꯈ꯭ꯋꯥꯏꯗꯒꯤ ꯁꯤꯡꯅꯈꯤꯕ ꯑꯆꯣꯞꯄ ꯑꯃ ꯍꯥꯏꯔꯒꯗꯤ ꯑꯩꯁꯤ ꯗꯤꯖꯥꯏꯅꯤꯡꯁꯤ ꯌꯥꯝꯅ ꯇꯝꯕ ꯄꯥꯝꯃꯦꯕ ꯇꯝꯕ ꯄꯥꯝꯃꯁꯨ ꯗꯤꯖꯥꯏꯟꯁꯤꯒꯤ ꯇꯝꯕ ꯍꯧꯔꯛꯀꯥꯟꯗ ꯌꯥꯝꯅ ꯃꯔꯨꯑꯣꯏꯕ ꯗꯤꯖꯥꯏꯟꯗ ꯁꯤꯖꯤꯟꯅꯗꯧꯕ ꯄꯣꯠꯁꯤꯡꯁꯦ ꯑꯩꯅ ꯑꯃꯠꯇ ꯈꯪꯗꯦꯕ ꯑꯌꯥꯝꯕꯅ ꯈꯪꯗꯕꯁꯦ ꯑꯩꯅ ꯇꯞꯅ ꯇꯞꯅ ꯑꯣꯖꯥꯅ ꯍꯪꯉꯀꯥꯟꯗꯁꯨ ꯌꯥꯝꯅ ꯐꯖꯅ ꯈꯪꯗꯕ ꯌꯥꯝꯅꯁꯨ ꯏꯀꯥꯏꯕ ꯑꯗꯨꯗꯩ ꯑꯩꯅ ꯑꯁ ꯃꯁꯤꯗꯤ ꯑꯩ ꯍꯣꯠꯅꯗꯕ ꯌꯥꯗꯦ ꯈꯜꯂꯒ ꯑꯩꯅ ꯄꯣꯠꯁꯤꯡꯁꯦ ꯃꯊꯪ ꯃꯊꯪ ꯐꯖꯅ ꯑꯩꯅ ꯏꯁꯇꯗꯤ ꯇꯧꯔꯀꯥꯟꯗ ꯑꯗꯨꯃꯥꯏꯅ ꯑꯩꯅ ꯈꯨꯗꯤꯡꯃꯛꯇꯨ ꯑꯩꯅ ꯃꯥꯏ ꯄꯥꯛꯅ ꯇꯝꯕ ꯂꯣꯏꯁꯤꯟꯈꯤ